ꯌꯨꯇꯨꯞꯀꯤ ꯆꯦꯟꯅꯦꯜ ꯕꯤꯂꯦꯖ ꯀꯨꯀꯤꯡ ꯆꯦꯟꯅꯦꯜ ꯏꯟꯗꯤꯌꯥꯟ ꯑꯦ ꯑꯦꯁ ꯑꯦꯝ ꯑꯥꯔ ꯋꯥꯔꯜ ꯔꯦꯠ ꯏꯟꯗꯤꯌꯥꯟ ꯑꯦ ꯑꯦꯁ ꯑꯦꯝ ꯑꯥꯔ ꯏꯁꯃꯥꯔꯠ ꯀꯤꯠꯆꯟ ꯇ꯭ꯌꯨꯞ ꯃꯁꯤꯗꯒꯤ ꯑꯩꯈꯣꯏꯅ ꯑꯅꯧ ꯑꯅꯧꯕ ꯆꯤꯟꯖꯥꯛꯁꯤꯡ ꯑꯅꯧ ꯑꯅꯧꯕ ꯑꯦꯟꯁꯥꯡꯁꯤꯡ ꯊꯣꯡꯕꯒꯤ ꯃꯆꯜ ꯑꯅꯧꯕ ꯀꯌꯥ ꯈꯪꯕ ꯉꯝꯃꯤ ꯈꯨꯗꯝ ꯑꯣꯏꯅ ꯍꯥꯏꯔꯕꯗ ꯆꯤꯛꯀꯟ ꯄꯣꯞꯀꯣꯔꯟ ꯆꯤꯛꯀꯟ ꯀꯤꯝꯕꯥꯞ ꯕꯤꯔꯌꯥꯅꯤꯒꯤ ꯃꯈꯜ ꯀꯌꯥ ꯑꯃꯁꯨ ꯈꯪꯕ ꯉꯝꯃꯤ ꯑꯍꯦꯟꯕ ꯃꯈꯜ ꯀꯌꯥ ꯑꯃꯁꯨ ꯈꯪꯕ ꯉꯝꯃꯤ